ꯑꯥ ꯀꯔꯤꯅꯣꯝꯇ ꯍꯪꯖꯒꯦ ꯇꯧꯕꯅꯦ ꯑꯥ ꯁꯣꯝꯁꯦ ꯀꯩꯅꯣꯒꯤ ꯁ꯭ꯋꯥꯏꯒꯤ ꯃꯤ ꯍꯥꯏꯗꯤ ꯏꯝꯐꯥꯜ ꯑꯦꯔꯤꯌꯥꯒꯤ ꯃꯤ ꯇꯨꯔꯤꯁ ꯂꯥꯛꯄꯗ ꯀꯩꯅꯣ ꯒꯥꯏꯗ ꯇꯧꯕꯤꯕ ꯃꯤ ꯑꯣꯏꯕꯤꯗꯣꯏꯔꯣ ꯅꯠꯇ꯭ꯔꯒ ꯂꯣꯀꯦꯜ ꯂꯥꯏꯠ ꯀꯨꯝꯕ ꯍꯥꯏꯇꯔꯦꯅꯦ ꯁ꯭ꯋꯥꯏꯒꯤ ꯑꯣ ꯑꯩꯁꯦ ꯀꯩꯅꯣꯗꯩ ꯂꯥꯛꯄꯅꯦꯕ ꯎꯝ ꯁꯤꯂꯣꯡꯗꯒꯤ ꯂꯥꯛꯄꯅꯦꯕ ꯑꯥ ꯑꯩꯁꯦ ꯀꯩꯅꯣꯒꯤ ꯃꯄꯥꯜ ꯀꯥꯡꯖꯩꯕꯨꯡꯗꯣ ꯏꯝꯐꯥꯜꯒꯤ ꯑꯁꯤꯗ ꯆꯠꯅꯤꯡꯕ ꯍꯥꯏꯇꯔꯦ ꯑꯗꯨꯒꯤ ꯁꯨꯝ ꯒꯥꯏꯗ ꯇꯧꯕꯤꯅꯕ ꯃꯤ ꯑꯃ ꯁꯨꯝ ꯍꯪꯖꯔꯛꯄ ꯑꯗꯨꯒ ꯁꯣꯝꯁꯦ ꯑꯗꯨꯝ ꯒꯥꯏꯗ ꯐꯕꯅꯤ ꯈꯣꯠꯄꯅꯤ ꯍꯥꯏꯕꯗꯨꯗ ꯑꯗꯨꯝ ꯀꯣꯜ ꯇꯧꯖꯔꯛꯏꯅꯤ ꯑꯩꯁꯦ ꯍꯌꯦꯡꯒꯨꯝꯕ ꯑꯗꯨꯝ ꯌꯧꯁꯤꯟꯖꯔꯛꯂꯒꯦ ꯍꯌꯦꯡꯗꯨ ꯁꯪꯕꯤꯗꯣꯏꯔꯣ ꯍꯌꯦꯡ ꯄꯨꯡ ꯑꯥ ꯑꯩ ꯌꯧꯔꯛꯂꯗꯤ ꯑꯦꯂꯕꯦꯟ ꯑꯩꯠ ꯑꯦ ꯑꯦꯝ ꯑꯗꯥꯏꯗ ꯑꯗꯨꯝ ꯌꯧꯁꯤꯟꯖꯔꯛꯂꯒꯦ

ꯑꯣ ꯑꯩꯁꯦ ꯀꯩꯅꯣꯗ ꯎꯝ ꯍꯣꯇꯦꯜ ꯏꯝꯐꯥꯜꯗ ꯂꯩꯖꯩꯌꯦ ꯍꯧꯖꯤꯛꯁꯦ

ꯑꯗꯣ ꯄꯣꯂꯣꯒꯤ ꯃꯇꯥꯡꯗ ꯈꯔ ꯍꯥꯏꯕꯤꯕ ꯌꯥꯒꯗ꯭ꯔꯣ

ꯃꯔꯝꯁꯦ ꯀꯔꯤꯒꯤ ꯑꯣꯏꯗꯣꯏꯅꯣ

ꯑꯣ ꯈꯔ ꯃꯥꯡꯗꯔꯛꯄꯒꯤ ꯋꯥꯅꯦꯕ ꯑꯩꯗꯣ ꯍꯟꯗꯛ ꯈꯕꯔꯗ ꯁꯒꯣꯜ ꯃꯌꯥꯝ ꯑꯃ ꯁꯤꯕꯒꯤ ꯑꯃ ꯊꯦꯡꯅꯖꯈꯤ

ꯎꯝ ꯍꯣꯏ ꯍꯣꯏ ꯌꯥꯝ ꯅꯨꯡꯉꯥꯏꯖꯔꯦ ꯑꯗꯨꯗꯤ ꯎꯝ ꯎꯝ